ꯑꯣ ꯑꯣ ꯅꯤꯡꯁꯤꯡꯉꯦ ꯅꯤꯡꯁꯤꯡꯉꯦ ꯍꯣꯏ ꯆꯪꯕꯨꯗꯤ ꯀꯔꯤꯁꯨ ꯀꯥꯏꯔꯣꯏꯗ ꯑꯗꯨ ꯑꯗꯨꯝ ꯂꯥꯛꯑꯣꯗ ꯃꯃꯟꯗꯤ ꯃꯃꯟꯗꯤ ꯈꯔ ꯍꯦꯟꯒꯠꯂꯝꯃꯅꯤ ꯍꯧꯖꯤꯛ ꯕꯟ ꯇꯧꯕꯅꯤꯅꯀꯣ ꯅꯣꯡꯉꯥꯟꯕꯗꯩ ꯅꯨꯡꯊꯤꯟꯗꯕꯨꯗꯤ ꯍꯥꯡꯏ ꯑꯗꯨ ꯑꯍꯤꯡꯗꯗꯤ ꯍꯧꯖꯤꯛꯇꯤ ꯍꯥꯡꯗꯔꯦ ꯍꯣꯏ ꯌꯥꯅꯤ ꯌꯥꯅꯤ ꯍꯣꯏ ꯍꯣꯏ ꯑꯩ ꯉꯥꯡꯅꯕꯤꯒꯦ ꯑꯗꯨꯕꯨꯗꯤ ꯍꯣꯏ ꯍꯣꯏ ꯀꯥꯏꯗꯕꯅꯤ ꯀꯥꯏꯗꯕꯅꯤ